ꯑꯣ ꯍꯜꯂꯣ ꯅꯨꯡꯉꯥꯏꯔꯤꯕꯣ ꯕꯥꯏ ꯎꯝ ꯍꯣꯏ ꯑꯩꯁꯨ ꯅꯨꯡꯉꯥꯏꯔꯦ ꯑꯗꯨ ꯍꯧꯖꯤꯛ ꯀꯥꯟ ꯅꯪꯒꯤ ꯗꯨꯀꯥꯟꯁꯤ ꯀꯔꯝ ꯇꯧꯕ꯭ꯔꯕꯣ ꯑꯣ ꯑꯗꯨ ꯀꯔꯤꯒꯤ ꯄꯣꯠ ꯆꯩ ꯊꯝꯂꯦ ꯑꯗꯨ ꯀꯔꯤ ꯀꯔꯤ ꯄꯣꯠ ꯂꯩꯕ꯭ꯔꯕ ꯅꯉꯣꯟꯗ ꯑꯗꯨ ꯑꯆꯥꯄꯣꯠꯒꯨꯝꯕ ꯊꯝꯗꯦ ꯎꯝ ꯑꯩꯒꯤ ꯗꯨꯀꯥꯟꯗꯗꯤ ꯑꯆꯥꯄꯣꯠꯅ ꯌꯥꯝꯃꯦ ꯑꯩꯈꯣꯏꯒꯤꯗꯤ ꯑꯉꯥꯡꯁꯨ ꯌꯥꯝ ꯂꯩꯀꯣ ꯑꯗꯨꯒꯤ ꯍꯣꯏ ꯑꯗꯨ ꯌꯦꯡꯁꯦ ꯑꯩꯅ ꯆꯠꯈꯔꯦꯀꯣ ꯑꯗꯨ ꯌꯦꯡꯁꯦ ꯍꯥꯏꯕ ꯑꯣ ꯑꯗꯨꯒꯨꯝꯕꯗꯤ ꯑꯩꯉꯣꯟꯗꯗꯤ ꯊꯝꯗꯦ ꯑꯩꯉꯣꯟꯗꯗꯤ ꯑꯆꯥꯄꯣꯠ ꯈꯛꯇ ꯑꯗꯨꯒ ꯑꯥꯂꯨ ꯍꯣꯏ ꯑꯗꯨꯒꯨꯝꯕꯁꯨ ꯈꯔ ꯈꯔ ꯂꯩ ꯆꯤꯅꯤ ꯊꯥꯎꯒꯨꯝꯕꯀꯣ ꯑꯗꯨꯝ ꯏꯃꯥꯔꯖꯦꯟꯁꯤꯒꯤꯀꯣ ꯎꯝ ꯑꯗꯨ ꯑꯩꯈꯣꯏꯒꯤ ꯂꯩꯀꯥꯏꯗꯗꯤ ꯍꯧꯖꯤꯛ ꯀꯥꯟꯗꯤ ꯑꯆꯥꯄꯣꯠꯅ ꯆꯠꯂꯦꯅꯦ ꯍꯣꯏ ꯅꯉꯣꯟꯗꯗꯤ ꯀꯔꯤ ꯀꯔꯤꯅ ꯆꯠꯄ꯭ꯔꯀꯣ ꯑꯣ ꯑꯗꯨ ꯅꯪꯒꯤ ꯗꯨꯀꯥꯟꯗꯨ ꯑꯦꯛꯁꯇꯦꯟ ꯇꯧꯒꯦꯔ ꯑꯗꯨꯝ ꯂꯩꯒꯦꯔ ꯀꯣ ꯎꯝ ꯑꯗꯨ ꯑꯩꯒꯤꯗꯤ ꯍꯧꯖꯤꯛꯀꯥꯟ ꯑꯦꯛꯁꯇꯦꯟ ꯇꯧꯒꯦꯔ ꯍꯥꯏꯔꯒ ꯈꯜꯂꯒ ꯂꯩꯑꯦ ꯍꯧꯖꯤꯛꯀꯥꯟꯗꯤ ꯃꯤꯁꯨ ꯌꯥꯝꯕ ꯍꯧꯔꯦꯀꯣ ꯑꯗꯨꯒꯤꯗꯃꯛꯇꯒꯤ ꯈꯔ ꯑꯦꯛꯁꯇꯦꯟ ꯇꯧꯒꯦ ꯍꯥꯏꯔꯒꯀꯣ ꯑꯗꯨ ꯄꯩꯁꯥꯁꯨ ꯂꯩꯇꯦ ꯑꯣ ꯑꯦ ꯆꯣ ꯎꯝ